ꯈꯨꯡꯒꯪꯒꯤ ꯃꯐꯝꯁꯤꯡꯗ ꯂꯩꯉꯥꯛꯅ ꯂꯩꯉꯥꯛꯄꯗ ꯑꯋꯥꯠꯄ ꯍꯤꯔꯝ ꯈꯔꯗꯤ ꯑꯗꯨꯃꯛ ꯂꯩꯐꯝ ꯊꯣꯛꯏ ꯍꯤꯔꯝꯁꯤꯡ ꯑꯗꯨ ꯊꯣꯏꯗꯣꯛꯅ ꯄꯜꯂꯨꯗ꯭ꯔꯒꯁꯨ ꯄꯨꯝꯅꯃꯛꯅ ꯈꯪꯅꯔꯕ ꯉꯥꯛꯇꯅꯤ ꯄꯥꯕ꯭ꯂꯤꯛ ꯁꯔꯚꯤꯁꯁꯤꯡꯗ ꯑꯋꯥꯠꯄ ꯑꯗꯨꯝ ꯈꯔ ꯂꯩ ꯃꯤꯌꯥꯝꯅ ꯑꯄꯥꯝꯕꯒꯤ ꯃꯥꯏꯌꯣꯛꯇ ꯄꯥꯝꯕ ꯊꯕꯛꯁꯤꯡ ꯁꯔꯀꯥꯔꯅ ꯄꯥꯡꯊꯣꯛꯄꯤꯗꯕ ꯄꯥꯡꯊꯣꯛꯀꯦ ꯈꯜꯂꯒꯁꯨ ꯇꯧꯕ ꯉꯝꯗꯕ ꯄꯣꯊꯥꯕ ꯑꯀꯣꯏꯕꯒꯤ ꯐꯤꯕꯝ ꯁꯣꯛꯍꯟꯅꯔꯛꯄ ꯍꯥꯏꯔꯗꯤ ꯍꯧꯖꯤꯛ ꯃꯇꯝꯗ ꯇꯨꯔꯦꯟꯒꯤ ꯏꯁꯤꯡ ꯅꯨꯡꯁꯤꯠꯀꯤ ꯑꯌꯤꯡ ꯑꯁꯥꯒꯤ ꯅꯣꯡ ꯆꯤꯡꯒꯤ ꯐꯤꯕꯝꯁꯤ ꯃꯇꯝ ꯃꯇꯝꯒꯤ ꯑꯣꯏꯅ ꯁꯦꯝꯕ ꯌꯥꯕ ꯗꯔꯀꯥꯔ ꯑꯣꯏꯕꯁꯤꯡ ꯑꯗꯣ ꯁꯦꯝꯕꯤꯗꯕ ꯏꯊꯩ ꯂꯧꯈꯣꯡꯒꯤ ꯃꯇꯥꯡꯗ ꯑꯋꯥꯠꯄ ꯀꯌꯥ ꯃꯔꯨꯝ ꯂꯩꯔꯕ ꯄꯥꯜꯂꯤꯕ ꯂꯩꯕꯥꯛ ꯂꯩꯉꯥꯛ ꯑꯗꯨꯅ ꯁꯦꯝꯍꯟꯅꯤꯡꯕ ꯈꯨꯗꯤꯡꯃꯛ ꯁꯦꯝꯕ ꯉꯝꯃꯛꯇꯕ ꯑꯃꯗꯤ ꯍꯛꯁꯦꯜꯒꯤ ꯃꯇꯥꯡꯗ ꯑꯅꯥ ꯂꯥꯏꯌꯦꯡꯁꯪꯁꯤꯡ ꯃꯔꯝ ꯆꯥꯗꯕ ꯈꯨꯡꯒꯪꯒꯤ ꯂꯝꯗ ꯂꯩꯔꯤꯕꯁꯤ ꯗꯣꯛꯇꯔ ꯃꯔꯥꯡ ꯀꯥꯏꯅ ꯂꯩꯇꯕ ꯏꯀꯨꯏꯞꯃꯦꯟ ꯃꯇꯝꯒ ꯆꯨꯅꯕ ꯏꯀꯨꯏꯞꯃꯦꯟ ꯊꯝꯕ ꯉꯝꯗꯕ ꯑꯁꯤꯅ ꯆꯤꯡꯕꯅ ꯑꯔꯥꯞ ꯑꯔꯥꯞꯄ ꯃꯐꯝꯗ ꯂꯥꯏꯌꯦꯡꯕ ꯆꯠꯄꯒꯤ ꯗꯔꯀꯥꯔ ꯑꯣꯏꯔꯛꯄ ꯑꯔꯨꯕ ꯂꯥꯏꯅꯥꯁꯤꯡ ꯂꯥꯛꯄ ꯃꯇꯝꯗ ꯑꯐꯕ ꯗꯣꯛꯇꯔ ꯑꯐꯕ ꯏꯀꯨꯏꯞꯃꯦꯟ ꯂꯩꯇꯕꯅ ꯑꯔꯥꯞꯄ ꯃꯄꯥꯟ ꯂꯝꯒꯤ ꯍꯣꯁꯄꯤꯇꯥꯜꯁꯤꯡꯗ ꯄꯨꯗꯨꯅ ꯂꯥꯏꯌꯦꯡꯕ ꯗꯔꯀꯥꯔ ꯑꯣꯏꯔꯛꯄ ꯑꯁꯤꯅꯆꯤꯡꯕ ꯈꯨꯗꯣꯡ ꯆꯥꯗꯕ ꯀꯌꯥ ꯑꯃꯁꯨ ꯃꯥꯏꯌꯣꯛꯅꯩ ꯑꯃꯗꯤ ꯀ꯭ꯔꯥꯏꯝ ꯇꯧꯕ ꯂꯣ ꯑꯦꯟ ꯑꯣꯗꯔꯒꯤ ꯐꯤꯕꯝ ꯉꯥꯛꯄ ꯉꯝꯃꯛꯇꯕ ꯈꯨꯡꯒꯪꯗ ꯂꯩꯕ ꯆꯝꯖꯔꯕ ꯃꯤꯆꯝꯁꯤꯡꯒꯤ ꯄꯨꯟꯁꯤꯒꯤ ꯂꯟ ꯊꯨꯝ ꯉꯥꯛ ꯁꯦꯟꯕ ꯉꯝꯃꯛꯇꯕ ꯅꯨꯄꯤ ꯑꯉꯥꯡꯁꯤꯡꯅ ꯃꯁꯥꯒꯤ ꯏꯖꯠ ꯃꯥꯡꯕ ꯃꯥꯡꯍꯟꯕꯤꯔꯛꯄ ꯁꯤꯒꯨꯝꯕ ꯀ꯭ꯔꯥꯏꯝ ꯇꯧꯔꯤꯕ ꯃꯤꯑꯣꯏꯁꯤꯡ ꯑꯁꯤ ꯐꯥꯕ ꯄꯨꯟꯕꯗ ꯈꯨꯗꯣꯡ ꯆꯥꯗꯕ ꯀꯌꯥ ꯃꯥꯏꯌꯣꯛꯅꯔꯛꯄ ꯑꯁꯤꯅꯆꯤꯡꯕꯁꯤ ꯄꯟꯕ ꯌꯥꯏ